ꯊꯧꯕꯥꯜ ꯖꯤꯂꯥꯒꯤ ꯑꯣꯏꯕ ꯈꯨꯠ ꯁꯥ ꯁꯤꯡꯗ ꯍꯩꯔꯤꯕ ꯃꯑꯣꯡ ꯃꯇꯧꯁꯤꯡ ꯑꯗꯨꯗꯤ ꯑꯩꯈꯣꯏꯅ ꯑꯩꯈꯣꯏ ꯀꯧꯅꯥꯒꯤ ꯄꯣꯠꯊꯣꯛ ꯑꯁꯤ ꯌꯥꯝꯅ ꯄꯨꯊꯣꯛꯆꯕ ꯃꯔꯝꯅ ꯖꯤꯂꯥ ꯁꯍꯔꯁꯤꯗ ꯑꯗꯨꯝ ꯁꯦꯟꯊꯣꯛ ꯂꯝꯕꯤꯁꯨ ꯑꯣꯏꯖꯕ ꯁꯨꯝꯕ ꯈꯨꯗꯣꯡ ꯆꯥꯕ ꯀꯌꯥ ꯑꯁꯤ ꯂꯩꯕꯅ ꯃꯔꯝ ꯑꯣꯏꯔꯒ ꯊꯧꯕꯥꯜ ꯖꯤꯂꯥ ꯑꯁꯤꯗ ꯁꯨꯒꯨꯝꯕ ꯀꯌꯥ ꯈꯨꯗꯣꯡ ꯆꯥꯕꯁꯤ ꯊꯦꯡꯅꯖꯕꯅꯤ ꯑꯗꯨꯅ ꯑꯩꯈꯣꯏ ꯃꯄꯥꯟ ꯂꯝꯗ ꯊꯥꯗꯣꯛꯄ ꯁꯨꯝꯕ ꯀꯌꯥꯁꯨ ꯌꯥꯎꯋꯤ ꯀꯧꯅꯥꯒꯤ ꯄꯣꯠ ꯑꯁꯤ ꯄꯨꯊꯣꯛꯑꯒ ꯃꯄꯥꯟ ꯂꯝꯒꯤ ꯃꯤꯅ ꯌꯥꯝ ꯄꯥꯝꯅꯕ ꯅꯨꯄꯤꯒꯤ ꯕꯦꯛ ꯂꯥꯏꯔꯤꯛꯈꯥꯎ ꯁꯥꯕ ꯁꯨꯝꯕ ꯀꯌꯥꯑꯃꯁꯨ ꯌꯥꯎꯔꯤ ꯃꯗꯨꯅꯅꯤ ꯑꯩꯈꯣꯏꯅ ꯀꯧꯅꯥꯒꯤ ꯄꯣꯊꯣꯛ ꯀꯥꯟꯅꯔꯤꯁꯦ